ꯌꯥꯏ ꯌꯥꯏ ꯑꯩꯈꯣꯏ ꯃꯅꯤꯄꯨꯔꯒꯤ ꯑꯣꯏꯅꯗꯤ ꯀꯪꯂꯥ ꯍꯥꯏꯁꯦ ꯈ꯭ꯋꯥꯏꯗꯒꯤ ꯃꯔꯨ ꯑꯣꯏꯕ ꯄ꯭ꯂꯦꯁ ꯃꯐꯝ ꯑꯃꯅꯦ ꯊꯥꯏꯅ ꯑꯩꯈꯣꯏꯒꯤ ꯅꯤꯡꯊꯧ ꯄꯟꯂꯤꯉꯩ ꯃꯇꯝ ꯑꯗꯨꯗꯒꯤ ꯑꯩꯈꯣꯏꯒꯤ ꯃꯅꯤꯄꯨꯔꯁꯤ ꯁꯦꯝꯈꯤꯕ ꯃꯇꯝꯁꯤꯗ ꯁꯤꯒꯤ ꯃꯐꯝꯁꯤꯅ ꯈ꯭ꯋꯥꯏꯗꯒꯤ ꯏꯍꯥꯟ ꯍꯥꯟꯕ ꯁꯦꯃꯕ ꯈ꯭ꯋꯥꯏꯗꯒꯤ ꯃꯔꯨ ꯑꯣꯏꯕ ꯃꯐꯝꯅꯤ ꯍꯥꯏꯅ ꯂꯩꯕ ꯃꯐꯝꯅꯦ ꯌꯥꯅꯤ ꯁꯤꯗꯩꯁꯤꯗ ꯌꯥꯝ ꯀꯔꯤ ꯀꯔꯤ ꯈꯪꯅꯤꯡꯕ ꯂꯩꯔꯒꯁꯨ ꯑꯗꯨꯝ ꯍꯥꯏꯕꯤꯔꯛꯑꯣ ꯑꯈꯪꯕ ꯃꯈꯩꯗꯤ ꯑꯗꯨꯝ ꯍꯥꯏꯖꯒꯦ ꯃꯐꯝꯗꯨꯗ ꯑꯩꯈꯣꯏꯒꯤ ꯊꯥꯏꯅ ꯑꯩꯈꯣꯏꯒꯤ ꯂꯥꯟ ꯇꯧꯈꯤꯕ ꯍꯥꯏꯇꯔꯦꯅꯦ ꯕ꯭ꯔꯤꯇꯤꯁꯀꯤ ꯃꯇꯝꯗ ꯕ꯭ꯔꯤꯇꯤꯁꯀꯤ ꯔꯨꯜꯁ ꯆꯠꯅꯔꯤꯉꯩꯗ ꯇꯧꯈꯤꯕꯁꯤꯡꯒꯤ ꯃ꯭ꯌꯨꯖꯤꯌꯝꯒꯨꯝꯕ ꯑꯃꯁꯨ ꯂꯩ ꯑꯗꯨꯗꯒꯤ ꯃꯐꯝ ꯁꯤꯗ ꯊꯥꯏꯅꯒꯤ ꯑꯔꯤꯕ ꯅꯤꯡꯊꯧꯁꯤꯡꯒꯤ ꯀꯩꯅꯣ ꯏꯁꯇꯦꯆꯨ ꯍꯥꯏꯇꯥꯔꯦ ꯁꯤꯒꯨꯝꯕ ꯑꯗꯨꯗꯒꯤ ꯃꯥꯒꯤ ꯐꯣꯇꯣ ꯑꯗꯨꯝꯕ ꯂꯩ ꯑꯗꯨꯗꯒꯤ ꯍꯧꯖꯤꯛ ꯍꯧꯖꯤꯛ ꯆꯍꯤ ꯑꯩꯈꯣꯏꯒꯤ ꯍꯟꯗꯛ ꯁꯦꯟꯆꯨꯔꯤꯁꯤꯒꯤ ꯃꯧ ꯑꯣꯏꯅꯁꯨ ꯑꯅꯧꯕ ꯑꯩꯈꯣꯏꯒꯤ ꯆꯤꯐ ꯃꯤꯅꯤꯁꯇꯔ ꯑꯣꯏꯔꯝꯕꯁꯤꯡꯅ ꯇꯧꯔꯝꯕ ꯊꯕꯛ ꯃꯌꯥꯝꯒꯁꯨ ꯃꯣꯏꯅ ꯇꯧꯔꯝꯕ ꯊꯥꯏꯅꯒꯤ ꯋꯥꯔꯤ ꯅꯤꯡꯊꯧꯁꯤꯡꯅ ꯇꯧꯔꯝꯕ ꯃꯌꯥꯝꯁꯨ ꯅꯨꯡꯗ ꯌꯦꯛꯑꯒ ꯅꯠꯇ꯭ꯔꯒ ꯆꯦꯗ ꯏꯔꯒꯁꯨ ꯃꯌꯥꯝ ꯑꯃ ꯂꯩ ꯁꯤꯖꯤꯟꯅꯔꯝꯕ ꯄꯣꯠꯆꯩ ꯃꯌꯥꯝꯁꯨ ꯊꯝꯃꯦ ꯅꯤꯡꯊꯧ ꯁꯤꯡꯅ ꯂꯩꯔꯝꯕ ꯑꯗꯨꯗꯒꯤ ꯅꯤꯡꯊꯧꯒꯤ ꯃꯍꯥꯔꯥꯅꯤꯁꯤꯡꯅ ꯏꯔꯨꯖꯔꯝꯕꯒ ꯄꯨꯈ꯭ꯔꯤ ꯑꯗꯨꯗꯒꯤ ꯑꯩꯈꯣꯏꯒꯤ ꯏꯕꯨꯙꯧ ꯄꯥꯈꯪꯕ ꯍꯥꯏꯅ ꯑꯩꯈꯣꯏꯒꯤ ꯈ꯭ꯋꯥꯏꯗꯒꯤ ꯃꯔꯨ ꯑꯣꯏꯕ ꯑꯩꯈꯣꯏꯒꯤ ꯃꯩꯇꯩꯒꯤ ꯑꯣꯏꯅ ꯑꯔꯤꯕꯅꯤ ꯍꯥꯏꯇꯥꯔꯦꯅꯦ ꯑꯩꯈꯣꯏꯒꯤ ꯑꯩꯈꯣꯏꯒꯤ ꯏꯁꯣꯔꯅꯤ ꯒꯣꯗ ꯍꯥꯏꯅ ꯈꯪꯅꯕ ꯃꯥꯒꯤ ꯑꯣꯏꯕ ꯑꯁꯦꯡꯕ ꯃꯐꯝꯁꯦ ꯇꯣꯉꯥꯟꯅ ꯈꯥꯏꯗꯣꯛꯑꯒ ꯂꯩ ꯍꯥꯏꯕꯗꯤ ꯌꯥꯝꯅ ꯃꯔꯨ ꯑꯣꯏꯕ ꯉꯥꯛꯇ ꯑꯣꯅ ꯂꯩꯈꯔꯦ ꯍꯥꯏꯇꯥꯔꯦ ꯐꯪꯉꯦ ꯐꯪꯉꯦ ꯂꯩ ꯃꯣꯏꯅ ꯁꯤꯖꯤꯟꯅꯔꯝꯕ ꯈꯨꯠꯁꯨ ꯈꯨꯠꯂꯥꯏ ꯑꯩꯈꯣꯏꯒꯤ ꯑꯣꯜ ꯀꯩꯅꯣꯗ ꯆꯍꯤ ꯅꯨꯡꯒꯤ ꯖꯨꯛ ꯀꯥꯏꯅ ꯍꯥꯏꯅꯕ ꯃꯗꯨ ꯃꯇꯝꯗ ꯁꯤꯖꯤꯅꯔꯤꯉꯩꯒꯤ ꯃꯇꯝꯒꯤ ꯅꯨꯡꯅ ꯁꯥꯕ ꯈꯨꯠꯂꯥꯏ ꯑꯗꯨꯗꯩꯒꯤ ꯌꯣꯠ ꯁꯤꯖꯤꯅꯔꯛꯄ ꯑꯗꯨꯗꯩꯒꯤ ꯃꯩ ꯁꯤꯖꯤꯟꯅꯕ ꯍꯧꯈꯤꯕ ꯁꯤꯒꯨꯝꯕꯒꯤꯁꯨ ꯑꯩꯈꯣꯏꯒꯤ ꯈꯨꯠꯂꯥꯏ ꯐꯣꯇꯣ ꯑꯣꯏꯅꯁꯨ ꯂꯩꯕ ꯌꯥꯎꯋꯦ ꯑꯗꯨꯗꯩꯒꯤ ꯑꯩꯈꯣꯏꯒꯤ ꯅꯨꯡꯒꯤꯅ ꯁꯥꯕ ꯈꯨꯠꯁꯨ ꯈꯨꯠꯂꯥꯏꯒꯨꯝꯕ ꯇꯥꯒꯨꯝꯕ ꯀꯩꯒꯨꯝꯕ ꯁꯦꯝꯕꯁꯨ ꯑꯗꯨꯝ ꯂꯩꯌꯦ ꯑꯩꯈꯣꯏꯒꯤ ꯁꯤꯖꯤꯅꯕꯁꯤ ꯅꯨꯡꯅ ꯅꯨꯡꯅ ꯁꯥꯕ ꯈꯨꯠꯁꯨ ꯈꯨꯠꯂꯥꯏꯒꯨꯝꯕ ꯌꯣꯠꯅ ꯁꯥꯕꯒꯨꯝꯕꯒꯨꯝꯕꯁꯤꯅ ꯑꯅꯝꯕ ꯁꯤꯖꯤꯟꯅꯩ ꯑꯩꯈꯣꯏꯒꯤ ꯁꯥꯒ ꯃꯇꯝ ꯑꯃꯗ ꯅꯨꯡ ꯃꯩꯒꯤ ꯃꯩꯒ ꯐꯪꯗ꯭ꯔꯤꯉꯩꯒꯤ ꯃꯇꯝꯗ ꯁꯥ ꯍꯤꯡꯅ ꯆꯔꯝꯕꯗ ꯁꯥꯁꯦ ꯐꯥꯅꯕꯗ ꯃꯣꯏꯅ ꯑꯩꯈꯣꯏꯒꯤ ꯑꯥ ꯇꯥ ꯍꯥꯏꯇꯔꯦ ꯇꯥ ꯁꯤꯒꯨꯝꯕ ꯁ꯭ꯄ꯭ꯔꯤꯡꯗꯣ ꯑꯗꯨꯒꯨꯝꯕꯒꯤ ꯇꯥꯏꯄꯇꯣ ꯃꯣꯏꯅ ꯁꯤꯖꯤꯟꯅꯩꯌꯦ ꯑꯗꯨꯒ ꯁꯤꯖꯤꯟꯅꯔꯝꯕ ꯅꯨꯡꯁꯤꯡ ꯅꯨꯡꯁꯤꯅ ꯑꯦꯅꯤ ꯈꯨꯗꯤꯅꯛꯁꯤ ꯃꯣꯏ ꯈꯨꯠꯂꯥꯏꯁꯤ ꯁꯤꯖꯤꯟꯅꯔꯦ ꯑꯗꯨꯒꯤ ꯃꯊꯪꯗ ꯃꯣꯏꯁꯤ ꯅꯨꯡꯗ ꯃꯩ ꯄꯨꯊꯣꯛꯄ ꯍꯧꯔꯛꯄ ꯃꯇꯨꯡ ꯗꯒꯤꯗꯤ ꯍꯤꯡꯅ ꯍꯤꯡꯅ ꯆꯔꯝꯕꯒꯥꯗꯣ ꯀꯩꯅꯣ ꯑꯣꯏꯅ ꯊꯣꯡꯉꯒ ꯕꯣꯏꯜ ꯇꯧꯔꯒ ꯆꯥꯕ ꯍꯩꯔꯦ ꯈꯣꯠꯂꯦ ꯍꯥꯏꯕꯒꯤ ꯇꯥꯛꯄꯒꯤꯒꯁꯨ ꯑꯗꯨꯝ ꯁꯤꯔꯤꯌꯦꯜꯗ ꯃꯊꯪ ꯃꯊꯪ ꯋꯥꯔꯤꯗꯣ ꯈꯪꯅꯕꯒꯤ ꯏꯔꯒꯁꯨ ꯑꯗꯨꯝ ꯊꯝꯕꯅꯤ ꯐꯪꯉꯦ ꯐꯪꯉꯦ ꯁꯣꯝꯅ ꯂꯥꯛꯄꯤꯔꯀꯥꯟꯗ ꯑꯗꯨꯝ ꯏꯟ ꯗꯤꯇꯦꯜꯗꯣ ꯂꯣꯏꯅ ꯎꯕ ꯐꯪꯕꯤꯒꯅꯤ ꯀꯩꯒꯨꯝꯕ ꯂꯥꯛꯄꯗ ꯑꯗꯨꯝ ꯑꯩꯈꯣꯏꯗ ꯀꯩꯅꯣ ꯂꯥꯏꯟ ꯂꯧꯕꯤꯔꯀꯑꯣ ꯑꯩꯈꯣꯏꯅ ꯑꯗꯨꯝ ꯒꯥꯏꯗ ꯇꯧꯖꯒꯦ ꯑꯗꯨꯒ ꯁꯤꯗ ꯂꯩ ꯁꯤꯗ ꯂꯩ ꯍꯥꯏꯕꯗꯨ ꯑꯩꯈꯣꯏ ꯂꯣꯏꯅ ꯑꯗꯨꯝ ꯒꯥꯏꯗ ꯇꯧꯖꯒꯦ ꯑꯗꯨꯝ ꯂꯥꯏꯟ ꯂꯧꯕꯤꯔꯀꯑꯣ ꯌꯥꯅꯤ ꯌꯥꯅꯤ ꯀꯣꯏꯊꯣꯛꯄꯤꯔꯛꯑꯣ ꯑꯗꯨꯝ ꯂꯥꯛꯀꯗꯕ ꯇꯥꯏꯃꯤꯡꯗ ꯍꯥꯏꯕꯤꯔꯛꯑꯣ ꯑꯗꯨ ꯑꯩꯈꯣꯏꯒꯤ ꯀꯪꯂꯥ ꯃꯅꯨꯡꯁꯤ ꯌꯥꯝ ꯆꯥꯎꯏ ꯈꯣꯡꯅ ꯆꯠꯇ꯭ꯔꯒꯁꯨ ꯑꯩꯈꯣꯏ ꯃꯅꯨꯡꯒꯤ ꯁꯥꯔꯚꯤꯁ ꯀꯦꯞ ꯁꯔꯚꯤꯁ ꯑꯗꯨꯝ ꯂꯩꯖꯩ ꯑꯗꯨꯗ ꯑꯗꯨꯝ ꯆꯠꯂꯒꯁꯨ ꯌꯥꯏ ꯑꯗꯨꯝ ꯑꯩꯈꯣꯏ ꯅ ꯍꯦꯜꯞ ꯇꯧꯖꯒꯦ ꯑꯥꯎ ꯌꯥꯝ ꯐꯔꯦ ꯐꯔꯦ